ꯍꯜꯂꯣ ꯑꯥ ꯀꯔꯤ ꯍꯥꯏꯕ ꯑꯝꯇꯒ ꯍꯥꯏꯕꯤꯌꯨ ꯍꯣꯏ ꯍꯣꯏ ꯃꯥꯅꯤ

ꯑꯗꯨꯗꯅꯤꯅꯦꯍꯦ ꯏꯕꯨꯡꯉꯣ ꯑꯩꯈꯣꯏꯁꯨꯅꯦ ꯃꯊꯥ ꯁꯥꯔꯤꯁꯦ ꯌꯣꯟꯕꯁꯨꯅꯦ ꯅꯨꯡꯉꯥꯏꯒꯤꯗ꯭ꯔꯕ ꯃꯃꯟ ꯍꯣꯡꯉꯝꯃꯒ ꯇꯥꯡꯈꯠꯂꯛꯄꯁꯤꯗꯗꯤ ꯃꯤꯅꯗꯤ ꯄꯥꯝꯅꯩꯗꯣ ꯌꯨ ꯍꯥꯏꯁꯦ ꯍꯧꯖꯤꯛꯀꯥꯟꯁꯤꯗꯤ ꯇꯦꯛꯁꯅꯤꯒ ꯑꯗꯨꯅꯤꯒ ꯇꯧꯔꯕꯅꯤꯅ ꯃꯣꯏ ꯄꯨꯊꯣꯔꯛꯄꯒꯤ ꯑꯃꯨꯛ ꯂꯩꯔꯦ ꯑꯗꯒꯤꯗꯤ ꯑꯃꯨꯛ ꯌꯧꯔꯛꯄꯒꯤ ꯑꯃꯨꯛ ꯇꯧꯔꯦ ꯁꯤ ꯃꯌꯥꯝꯁꯦ ꯀꯛꯈꯤꯕꯗ ꯑꯩꯈꯣꯏꯁꯨ ꯆꯥꯎꯅ ꯆꯥꯎꯅ ꯌꯣꯟꯗꯕꯁꯦ ꯌꯥꯔꯛꯕ ꯃꯃꯟꯁꯦ ꯑꯗꯨꯅꯤꯅꯦꯍꯦ ꯇꯦꯛꯁꯇ ꯍꯥꯏꯁꯤꯅ ꯃꯣꯏ ꯒꯥꯔꯤ ꯄꯨꯊꯣꯔꯛꯄꯒꯤ ꯑꯃꯨꯛ ꯑꯗꯒꯤꯗꯤ ꯑꯗꯨꯗꯩꯅ ꯑꯗꯨ ꯌꯧꯔꯛꯄꯒꯤ ꯑꯃꯨꯛ ꯑꯗꯨꯃꯥꯏꯅ ꯇꯧꯔꯒ ꯇꯦꯛꯁꯁꯦ ꯃꯈꯟ ꯃꯈꯟ ꯂꯧꯔꯒ ꯑꯩꯈꯣꯏ ꯈꯨꯠꯇ ꯌꯧꯔꯛꯄꯗꯗꯤ ꯄꯣꯠꯁꯦ ꯃꯃꯟ ꯍꯦꯟꯒꯠꯂꯦ ꯑꯗꯨꯗꯗꯤ ꯑꯩꯈꯣꯏꯁꯨ ꯆꯥꯎꯅ ꯑꯃꯨꯛ ꯌꯣꯜꯂꯦ ꯑꯗꯒꯤꯗꯤ ꯀꯁꯇꯃꯔꯁꯤꯡꯅꯗꯤ ꯌꯨ ꯃꯃꯟ ꯍꯦꯟꯒꯠꯂꯦ ꯌꯨ ꯃꯃꯟ ꯍꯦꯟꯒꯠꯂꯦ ꯍꯥꯏꯔꯦ ꯑꯗꯨꯅꯤꯅꯦꯍꯦ ꯇꯧꯔꯤꯁꯦ ꯃꯣꯏꯅꯗꯤ ꯑꯩꯈꯣꯏꯅ ꯇꯧꯔꯤꯁꯦ ꯎꯕꯤꯗꯕ ꯍꯥꯟꯅꯁꯨ ꯇꯦꯛꯁ ꯊꯤꯔꯝꯃꯦ ꯑꯗꯨꯁꯨ ꯇꯦꯛꯁꯇꯣ ꯃꯣꯏꯒꯤꯅ ꯑꯗꯨ ꯃꯇꯝꯗꯅ ꯈꯖꯤꯛ ꯈꯖꯤꯛ ꯂꯧꯔꯝꯕ ꯑꯗꯨꯒ ꯍꯧꯖꯤꯛꯀꯥꯟꯒꯤ ꯑꯣꯏꯅꯗꯤ ꯑꯃꯨꯛ ꯇꯦꯛꯁꯁꯦ ꯆꯥꯎꯈꯠꯂꯕꯅꯤꯅ ꯆꯥꯎꯅ ꯆꯥꯎꯅ ꯂꯥꯛꯑꯦ ꯑꯗꯒꯤꯗꯤ ꯑꯩꯈꯣꯏꯁꯨ ꯆꯥꯎꯅ ꯑꯗꯨꯝ ꯂꯧꯔꯦ ꯁꯝꯅ ꯍꯥꯏꯔꯕꯗ ꯂꯣꯀꯦꯜꯒꯤꯁꯨ ꯆꯦꯡꯅ ꯁꯨꯡꯕꯅꯤ ꯌꯨꯑꯗꯣ ꯑꯗꯨꯗꯣ ꯑꯃꯨꯛ ꯆꯦꯡꯅ ꯁꯨꯡꯉꯕꯅꯤꯅ ꯆꯦꯡꯗꯣ ꯗꯨꯀꯥꯟꯗꯒꯤ ꯑꯃꯨꯛ ꯂꯩꯔꯦ ꯇꯥꯡꯈꯠꯂꯦ ꯑꯗꯒꯤꯗꯤ ꯌꯨ ꯁꯨꯡꯕꯤꯗꯨꯅ ꯑꯃꯨꯛ ꯌꯥꯝꯅ ꯆꯥꯎꯅ ꯑꯃꯨꯛ ꯌꯣꯜꯂꯦ ꯂꯣꯀꯦꯜꯒꯤꯁꯨ ꯑꯗꯨꯝ ꯇꯥꯡꯉꯤꯁꯤꯅꯦ ꯆꯞ ꯃꯥꯟꯅꯩꯑꯕ ꯑꯣ ꯀꯩꯅꯣꯅꯤ ꯁꯤꯁꯤꯅ ꯕꯣꯇꯟꯗ ꯍꯥꯞꯄꯛꯑꯦ ꯕꯣꯇꯟ ꯑꯇꯥꯡ ꯑꯇꯥꯡꯕꯗꯨꯗ ꯑꯗꯩꯗꯤ ꯇꯦꯛꯁ ꯈꯔ ꯆꯥꯎꯖꯕꯒ ꯑꯗꯩꯗꯨꯗ ꯑꯃꯨꯛ ꯀꯔꯤ ꯑꯣ ꯂꯝꯕꯤꯁꯦ ꯅꯍꯥꯋꯥꯏꯗꯤ ꯁꯤꯜꯆꯔꯗ ꯇꯧꯗꯅ ꯃꯈꯥꯗ ꯆꯠꯄ ꯌꯥꯔꯝꯃꯦ ꯍꯧꯖꯤꯛꯇꯤ ꯀꯩꯅꯣ ꯇꯧꯋꯦꯅ ꯃꯊꯛꯇ ꯆꯠꯄꯁꯤꯗ ꯃꯊꯛꯇꯤ ꯐ꯭ꯂꯥꯏꯠꯀꯤ ꯃꯃꯟꯁꯨ ꯆꯥꯎꯋꯤꯗꯣ ꯑꯗꯩꯗꯨꯗ ꯐ꯭ꯂꯥꯏꯠꯇꯨꯗ ꯑꯃꯨꯛ ꯂꯥꯛꯄꯅꯤ ꯑꯗꯩꯗꯤ ꯕꯁꯇꯃꯨꯛ ꯄꯣꯔꯛꯀꯅꯤ ꯑꯗꯨꯃꯥꯏꯅ ꯇꯧꯕꯒꯤ ꯃꯃꯟꯁꯦ ꯋꯥꯡꯈꯠꯂꯤꯕ ꯂꯧꯔꯤꯕꯅꯤꯅꯦ ꯄꯨꯂꯤꯁꯀꯤꯁꯨ ꯃꯣꯏ ꯃꯌꯥꯝꯁꯤꯒꯤ ꯇꯦꯛꯁ ꯃꯌꯥꯝꯁꯦ ꯈꯥꯏꯕꯒ ꯈꯣꯠꯄꯒ ꯇꯧꯕꯁꯤꯗ ꯃꯃꯟꯁꯦ ꯍꯦꯟꯒꯠꯂꯤꯕꯅꯤꯅꯦ ꯍꯣꯡꯗꯔꯛꯄꯒꯤ ꯑꯁꯥꯗꯤ ꯂꯩꯇꯦ ꯇꯥꯡꯈꯠꯂꯛꯀꯇꯧꯗꯅꯤ ꯏꯁ ꯇꯂꯞꯀꯤ ꯑꯍꯨꯝ ꯇꯂꯞꯇꯣ ꯀꯨꯟꯒꯤ ꯑꯍꯨꯝꯗꯨ ꯌꯥꯔꯛꯇ꯭ꯔꯃꯤꯅꯦ ꯇꯔꯥ ꯇꯔꯥ ꯄꯤꯈꯠꯅꯔꯛꯑꯕꯅꯤꯅꯦ ꯑꯗꯨꯅ ꯑꯩꯈꯣꯏꯁꯨ ꯇꯂꯞꯇ ꯇꯔꯥ ꯄꯤꯔꯃꯤꯅ ꯑꯩꯈꯣꯏꯁꯨ ꯌꯨꯁꯤꯗ ꯈꯔ ꯌꯥꯎꯗ꯭ꯔꯒꯗꯤ ꯌꯥꯗ꯭ꯔꯕ ꯑꯗꯨꯅꯅꯤ

ꯑꯩꯈꯣꯏ ꯍꯧꯖꯤꯛꯀꯥꯟꯗꯤ ꯂꯥꯏꯁꯦꯟꯁ ꯄꯤꯕꯤꯔꯦ ꯁꯔꯀꯥꯔꯅ ꯐꯔꯦ ꯌꯥꯝ ꯀꯣꯝꯅ ꯌꯣꯜꯂꯦ ꯌꯨꯒꯤ ꯌꯣꯟꯕꯒꯤꯗꯤ ꯂꯥꯏꯁꯦꯟꯁꯇꯣ ꯄꯥꯏꯔꯕꯅꯤꯅ ꯌꯥꯝ ꯅꯨꯡꯉꯥꯏꯅ ꯌꯣꯜꯂꯦ ꯅꯍꯥꯋꯥꯏꯗꯤ ꯌꯨ ꯌꯣꯟꯕꯅꯦ ꯍꯥꯏꯔꯒꯗꯤ ꯌꯥꯝ ꯋꯥ ꯋꯥ ꯌꯣꯟꯅꯔꯝꯃꯤꯗꯅ ꯍꯧꯖꯤꯛꯇꯤ ꯌꯥꯝ ꯀꯣꯝꯅ ꯌꯣꯜꯂꯦ ꯗꯤꯂꯤꯕꯔꯤꯗꯤ ꯌꯥꯗ꯭ꯔꯤ ꯊꯛꯅꯤꯡꯉꯒꯅ ꯑꯩ ꯍꯣꯇꯦꯜꯁꯤꯗ ꯂꯥꯛꯑꯒ ꯑꯗꯨꯝ ꯊꯛꯄꯤꯕ ꯌꯥꯅꯤ ꯑꯧ ꯄꯨꯔꯒ ꯆꯠꯄꯗꯤ ꯌꯥꯅꯤ ꯑꯗꯨꯒ ꯗꯤꯂꯤꯕꯔꯤ ꯑꯣꯏꯅꯗꯤ ꯇꯧꯖꯗ꯭ꯔꯤ ꯍꯣꯏ ꯍꯣꯏ ꯀꯩꯅꯣꯒꯨꯝꯕ ꯋꯤꯁꯀꯤꯒꯨꯝꯕꯗꯨꯅ ꯈꯔ ꯈꯔ ꯍꯣꯡꯉꯤ ꯃꯃꯟꯁꯦ ꯔꯝꯁꯨ ꯍꯣꯡꯉꯤ ꯈꯔꯗꯤ ꯃꯃꯟ ꯍꯥꯏꯔꯛꯑꯣ ꯍꯥꯏꯔ ꯆꯅꯤꯄꯥꯟꯁꯦ ꯈ꯭ꯋꯥꯏꯗꯒꯤ ꯍꯣꯡꯉꯦ ꯑꯁꯤꯗꯒꯤ ꯍꯦꯟꯅ ꯍꯣꯡꯕꯗꯤ ꯂꯩꯇ꯭ꯔꯦ ꯑꯥ ꯍꯦꯟꯒꯠꯂꯤꯅꯤ ꯈꯔ ꯈꯔ ꯍꯣꯡꯕꯁꯤꯁꯨ ꯍꯥꯟꯅꯗꯤ ꯆꯥꯝꯃꯉꯥꯒ ꯆꯍꯨꯝꯒ ꯄꯤꯔꯝꯃꯤꯅꯦ ꯍꯧꯖꯤꯛꯇꯤ ꯇꯥꯡꯉꯕꯅꯤꯅ ꯆꯅꯤꯄꯥꯟꯁꯤ ꯌꯧꯔꯤꯅꯦ ꯑꯗꯨꯕꯨꯗꯤ ꯐꯕ ꯅꯣꯏꯅꯕꯨꯗꯤ ꯑꯗꯨꯃꯥꯏꯅ ꯈꯟꯖꯔꯤꯕ ꯑꯩꯈꯣꯏꯗ ꯌꯣꯟꯕ ꯑꯩꯈꯣꯏꯗꯗꯤ ꯌꯥꯝ ꯊꯛꯍꯟꯅꯤꯡꯉꯤꯕ ꯍꯣꯏ ꯍꯣꯏ ꯍꯣꯏ ꯌꯦꯡꯉꯁꯤ ꯑꯥ ꯍꯥꯟꯅꯩꯗꯨꯗꯨꯝ ꯑꯣꯏꯔꯤ ꯑꯗꯨꯗ ꯈꯔ ꯀꯥꯗꯣ ꯈꯔ ꯁꯥꯗꯣꯛꯑꯦ ꯍꯣꯏ ꯍꯣꯏ ꯍꯌꯦꯡ ꯂꯥꯛꯑꯣ ꯂꯥꯛꯑꯣ ꯍꯣꯏ ꯍꯣꯏ ꯊꯝꯃꯣ ꯊꯝꯃꯣ